ꯑꯩꯅ ꯏꯁꯩ ꯁꯛꯄ ꯃꯇꯝꯗ ꯑꯩꯒꯤ ꯏꯁꯩ ꯁꯛꯄ ꯃꯇꯝꯗ ꯁꯦꯗ ꯑꯣꯏꯔꯛꯄ ꯃꯇꯝꯗꯅ ꯃꯌꯥꯝꯒꯤ ꯃꯣꯇꯤꯕꯦꯁꯅꯦꯜꯂꯤ ꯑꯩ ꯐꯦꯁꯦꯜꯁꯤ ꯎꯠꯂꯤ ꯍꯥꯏꯕꯗꯤ ꯌꯥꯝꯅ ꯍꯔꯥꯎ ꯇꯌꯥꯝꯕ ꯅꯠꯇ꯭ꯔꯁꯨ ꯒꯦꯆꯔꯗ ꯇꯞꯅ ꯇꯧꯔꯒ ꯐꯦꯁꯦꯜꯂꯤ ꯁꯦꯗ ꯃꯣꯠꯇ ꯂꯩꯔꯒ ꯏꯁꯩ ꯑꯁꯤ ꯁꯛꯏ ꯑꯗꯨꯒ ꯑꯩꯅ ꯏꯁꯩ ꯑꯁꯤ ꯈꯤꯇꯪ ꯍꯤꯠ ꯑꯣꯏꯅ ꯁꯛꯀꯦ ꯍꯥꯏꯕ ꯃꯇꯝꯗ ꯃꯌꯥꯝꯒꯤ ꯏꯟꯇꯔꯇꯦꯟꯃꯦꯟ ꯑꯣꯏꯅ ꯂꯥꯡꯃꯤꯟꯅꯕ ꯆꯣꯡꯃꯤꯟꯅꯕ ꯑꯩ ꯐꯦꯁꯦꯜꯁꯤ ꯍꯦꯄꯤꯂꯤ ꯇꯧꯏ ꯃꯌꯥꯝꯅ ꯃꯌꯥꯝꯅ ꯅꯨꯡꯉꯥꯏꯕ ꯃꯨꯗ ꯎꯠꯂꯛꯄ ꯃꯇꯝꯗ ꯑꯩꯒꯤ ꯁꯦꯗ ꯃꯨꯗ ꯎꯠꯇꯦ ꯑꯩꯁꯨ ꯌꯥꯝꯅ ꯅꯨꯡꯉꯥꯏꯕꯒꯤ ꯐꯦꯁꯦꯜꯂꯤ ꯃꯨꯗ ꯎꯠꯂꯒ ꯃꯌꯥꯝꯁꯤꯡꯗ ꯏꯁꯩ ꯑꯁꯤ ꯄꯨꯂꯞ ꯏꯟꯇꯔꯇꯦꯟꯃꯦꯟ ꯇꯧꯃꯤꯟꯅꯩ